ꯑꯩꯅ ꯑꯦꯃꯥꯖꯣꯟꯗꯒꯤ ꯇ꯭ꯔꯤ ꯁꯥꯔꯠ ꯑꯃ ꯑꯣꯔꯗꯔ ꯇꯧꯕꯅꯤ ꯑꯗꯨꯕꯨ ꯀꯣꯇꯣꯟ ꯑꯣꯏꯔꯝꯃꯤ ꯐꯨꯔꯤꯠꯇꯨ ꯑꯩꯅ ꯄꯤꯛꯀꯅꯤ ꯈꯜꯂꯝꯕꯅꯤ ꯆꯥꯎꯔꯝꯃꯦ ꯑꯗꯨꯁꯨ ꯂꯤꯠꯄ ꯌꯥꯝꯅ ꯅꯨꯡꯉꯥꯏ ꯑꯗꯨꯝꯃ ꯃꯤꯁꯣꯕꯨ ꯑꯦꯃꯥꯖꯣꯟꯕꯨ ꯑꯩꯅ ꯑꯃꯨꯛꯀꯍꯟꯅ ꯊꯥꯒꯠꯆꯔꯤ